ꯍꯂꯣ ꯀꯦꯞ ꯁꯥꯔꯚꯤꯁ ꯏꯁꯇꯦꯁꯟ ꯑꯣꯏꯕꯤꯔꯕ꯭ꯔꯣ ꯑꯩ ꯑꯁꯤ ꯗꯦꯠ ꯐꯤꯞꯇꯤꯟꯗ ꯑꯩꯒꯤ ꯐꯦꯃꯤꯂꯤꯒ ꯂꯣꯏꯅꯅ ꯀꯛꯆꯤꯡꯗꯒꯤ ꯏꯝꯐꯥꯜ ꯐꯥꯎꯕ ꯆꯠꯄꯒꯤ ꯄ꯭ꯂꯥꯟ ꯇꯧꯖꯔꯤ ꯑꯩ ꯀꯦꯞ ꯑꯃ ꯕꯨꯛ ꯇꯧꯕ ꯄꯥꯝꯖꯩ ꯀꯛꯆꯤꯡ ꯇꯨ ꯏꯝꯐꯥꯜ ꯐꯥꯎꯕ ꯑꯩꯈꯣꯏ ꯃꯔꯤ ꯆꯠꯂꯒꯗꯤ ꯕꯔꯥ ꯀꯌꯥ ꯑꯣꯏꯗꯣꯏꯅꯣ ꯑꯗꯣ ꯃꯤ ꯇꯔꯨꯛ ꯆꯠꯂꯒꯅ ꯕꯔꯥ ꯀꯌꯥ ꯑꯣꯏꯗꯣꯏꯅꯣ ꯈꯪꯖꯅꯤꯡꯉꯤ ꯍꯟꯇꯣꯛ ꯍꯟꯖꯤꯟ ꯆꯠꯂꯒ ꯍꯥꯏꯕꯗꯤ ꯍꯜꯂꯛꯄꯒꯤꯁꯨ ꯌꯥꯎꯔꯒ ꯕꯔꯥ ꯀꯌꯥ ꯆꯪꯒꯅꯤ ꯆꯧꯔꯥꯛꯄꯗꯣ ꯈꯪꯖꯅꯤꯡꯉꯤ ꯎꯝ ꯐꯔꯦ ꯐꯔꯦ ꯑꯗꯨꯗꯤ ꯌꯥꯝ ꯅꯨꯡꯉꯥꯏꯖꯔꯦ